ꯑꯆꯥ ꯑꯊꯛꯁꯨ ꯈꯔ ꯄꯨꯔꯒ ꯆꯠꯂꯦ ꯋꯥꯕꯗ ꯆꯥꯅꯕꯅꯦ ꯏꯁꯤꯡ ꯄꯨꯔꯒ ꯆꯠꯂꯤ ꯑꯩꯈꯣꯏꯅ ꯉꯥ ꯐꯥꯕ ꯃꯇꯝꯗ ꯍꯧꯖꯤꯛꯇꯤ ꯍꯥꯟꯅꯗꯕꯨ ꯌꯥꯝ ꯂꯨꯅ ꯈꯟꯅꯔꯝꯕ ꯋꯥꯅꯦ ꯍꯧꯖꯤꯛꯇꯤ ꯕꯦꯇ꯭ꯔꯤꯅꯁꯨ ꯌꯥꯝ ꯐꯥꯔꯦ ꯑꯗꯣ ꯕꯦꯇ꯭ꯔꯤꯅ ꯐꯥꯕꯁꯤꯗꯤ ꯍꯧꯖꯤꯛ ꯐꯥꯔꯁꯨ ꯑꯐꯕ ꯊꯕꯛꯇꯤ ꯅꯠꯇꯦ ꯕꯦꯇ꯭ꯔꯤꯅ ꯐꯥꯕ ꯍꯥꯏꯁꯦ ꯑꯩꯈꯣꯏ ꯍꯥꯟꯅꯩ ꯈꯨꯐꯥꯗꯨꯅ ꯌꯥꯝ ꯊꯤꯅ ꯍꯦꯟꯅ ꯐꯩ ꯑꯩꯈꯣꯏ

ꯌꯣꯜꯂꯨꯕꯒꯤ ꯄꯩꯁꯥꯅꯤꯀꯣ ꯃꯌꯥꯝꯒ ꯎꯔꯒ ꯑꯗꯨ ꯌꯥꯝ ꯅꯨꯡꯉꯥꯏꯕꯗꯣ ꯑꯣꯏ ꯉꯥ ꯐꯥꯕ ꯍꯧꯖꯤꯛꯁꯨ ꯃꯤ ꯑꯃꯒꯤ ꯐꯥꯝ ꯁꯤꯠꯂꯛꯄ ꯃꯇꯝꯗ ꯉꯥ ꯐꯥꯅꯤꯡꯕꯒꯤ ꯑꯗꯨꯝ ꯉꯥꯇꯥꯡꯕ ꯀꯨꯝꯕꯁꯨ ꯀꯨꯝꯃꯤꯅꯤ ꯉꯥ ꯐꯥꯕ ꯄꯥꯝꯕꯒꯤ ꯆꯥꯡꯁꯦ ꯃꯤꯒꯤ ꯐꯥꯝꯗꯕꯨ ꯀꯨꯝꯃꯒ